ꯃꯅꯤꯄꯨꯔ ꯉꯥꯡꯕꯗ ꯑꯔꯨꯕꯗꯤ ꯌꯥꯎꯗꯦ ꯑꯗꯨꯒ

ꯇ꯭ꯔꯥꯟꯁꯂꯦꯁꯟ ꯇꯧꯕꯗꯗꯤ ꯑꯔꯨꯕ ꯊꯦꯡꯅꯈꯤꯕ ꯌꯥꯎꯋꯦ ꯉꯥꯛꯇꯪ ꯕꯥꯞ ꯑꯣꯏꯗꯗꯅ ꯁꯨꯝ ꯀꯩ ꯍꯥꯏꯗꯣꯏꯅꯣ ꯀꯥꯎꯈꯤꯕ ꯌꯥꯎꯋꯦ ꯑꯗꯨꯒ ꯃꯤꯇꯩꯂꯣꯟ ꯑꯔꯨꯕ ꯍꯥꯟꯅ ꯊꯥꯏꯅꯒꯤ ꯌꯥꯎꯔꯛꯄꯗꯁꯨ ꯑꯔꯨꯕ ꯌꯥꯎꯋꯦ